ꯍꯜꯂꯣ ꯑꯣ ꯑꯌꯥ ꯍꯜꯂꯣ ꯑꯥ ꯁꯤꯒꯤꯁꯦ ꯁꯦꯟꯗ꯭ꯔꯥꯒꯤ ꯇꯨꯔꯤꯁ ꯒꯥꯏꯠꯀꯤ ꯁꯦꯟꯇꯔꯗꯨꯔꯣ ꯑꯩꯁꯦ ꯁꯦꯟꯗ꯭ꯔꯥꯁꯦ ꯑꯃꯐꯥꯎ ꯆꯠꯇ꯭ꯔꯤꯑꯕ ꯑꯗꯨꯗꯨꯒ ꯃꯥꯏ ꯐꯖꯕꯒꯤ ꯃꯔꯝꯁꯦ ꯌꯥꯝ ꯇꯥꯕ ꯑꯩ ꯏꯃꯥꯟꯅꯕꯤꯁꯤꯡꯅ ꯍꯟꯗꯛ ꯇꯨꯔꯒꯤ ꯑꯗꯨꯗ ꯒ꯭ꯔꯨꯞ ꯃꯔꯤꯒꯤ ꯑꯃ ꯆꯠꯁꯦꯅ ꯈꯟꯕ ꯑꯗꯨꯗ ꯀꯥ ꯀꯩꯀꯥ ꯕꯨꯛ ꯇꯧꯕ ꯑꯗꯨꯗꯒꯤ ꯀꯣꯏꯕ ꯄꯨꯕꯤꯅꯉꯥꯏ ꯒꯥꯏꯠ ꯑꯃꯒꯤ ꯗꯔꯀꯥꯔ ꯂꯩꯒꯗꯕ ꯑꯣꯏꯕ ꯑꯥ ꯑꯥ ꯑꯥ ꯑꯥ ꯑꯥ ꯑꯥ ꯑꯥ ꯑꯩꯁꯦ ꯍꯣꯏ ꯍꯣꯏ ꯍꯣꯏ ꯄꯦꯀꯦꯖ ꯂꯩꯕ꯭ꯔꯣ ꯑꯩꯈꯣꯏꯒꯤ ꯃꯤ ꯑꯅꯤꯒꯤ ꯃꯤ ꯃꯔꯤꯒꯤ ꯑꯗꯨꯃꯥꯏꯅ ꯇꯧꯕ ꯍꯣꯏ ꯍꯣꯏ ꯑꯩꯁꯦ ꯃꯤ ꯃꯔꯤꯈꯛꯅꯦꯕ ꯑꯩ ꯌꯥꯎꯔꯒ ꯌꯥꯝꯕ ꯅꯠꯇꯦ ꯌꯥꯝ ꯀ꯭ꯂꯣꯖ ꯐ꯭ꯔꯦꯟ ꯉꯥꯛꯇꯅꯤ ꯑꯩꯈꯣꯏꯒꯤ ꯀꯨꯏꯔꯦ ꯎꯟꯅꯗꯕ ꯍꯥꯏꯅ ꯎꯝ ꯍꯣꯏ ꯍꯣꯏ ꯍꯣꯏ ꯑꯅꯤ ꯑꯅꯤꯒꯤ ꯑꯦꯔꯦꯟꯖꯃꯦꯟ ꯑꯩꯈꯣꯏꯒꯤ ꯅꯨꯄꯤꯗ ꯉꯥꯛꯇ ꯑꯣꯏꯗꯣꯏꯅꯦ ꯑꯗꯨꯅ ꯈꯔ ꯁꯦꯐꯇꯤꯒꯤ ꯑꯣꯏꯅꯁꯨ ꯒꯥꯏꯠ ꯑꯃꯁꯨ ꯗꯔꯀꯥꯔ ꯂꯩꯒꯅꯤ ꯑꯗꯨꯒꯤ ꯀꯣꯏꯕ ꯆꯠꯄ ꯌꯦꯡꯕ ꯆꯞꯄ ꯈꯣꯠꯄꯗꯁꯨ ꯒꯥꯏꯠꯇ ꯑꯗꯨꯝ ꯏꯟꯅꯕ ꯌꯥꯕ ꯑꯃ ꯁꯤꯟꯕꯤꯕ ꯁꯤꯟꯕꯤꯕ ꯌꯥꯒꯗ꯭ꯔꯥ ꯍꯣꯏ ꯍꯣꯏ ꯈꯔ ꯈꯪꯅꯤꯡꯕ ꯑꯗꯨꯒ ꯑꯩꯈꯣꯏꯒꯤ ꯅꯦꯆꯔꯗ ꯏꯟꯇꯔꯦꯁ ꯂꯩꯕ ꯏꯃꯥꯟꯅꯕꯤ ꯈꯔ ꯌꯥꯎꯔꯤ ꯑꯗꯨ ꯈꯔ ꯌꯦꯡꯒꯦꯅ ꯑꯇꯣꯞꯄ ꯂꯝꯗꯒꯤ ꯂꯥꯛꯄꯅꯦ ꯍꯥꯏꯔꯤꯁꯦ ꯃꯌꯥꯡ ꯂꯝꯗꯒꯤ ꯑꯗꯣ ꯃꯣꯏꯗꯣ ꯈꯪꯅꯤꯡꯕ ꯎꯅꯤꯡꯕ ꯃꯅꯤꯄꯨꯔꯗ ꯈꯔ ꯀꯨꯏꯅ ꯁꯥꯡꯅ ꯂꯩꯕ ꯀꯥꯟꯗ ꯈꯤꯇꯪ ꯀꯥꯟꯅꯕ ꯑꯃ ꯂꯧꯔ ꯆꯠꯈ꯭ꯔꯗꯤ ꯐꯩꯑꯅ ꯈꯟꯕꯅꯦ ꯑꯗꯨꯒꯤ ꯒꯥꯏꯠꯀꯁꯦ ꯑꯩꯅ ꯁꯤꯟꯅꯉꯥꯏ ꯇꯧꯔꯤꯕꯅꯦ ꯑꯩꯁꯨ ꯆꯠꯇ꯭ꯔꯤꯕꯅꯤꯅ ꯀꯣ ꯈꯔ ꯑꯦꯛꯁꯄꯥꯔꯠ ꯑꯃꯅ ꯍꯥꯏꯕꯤꯔꯛꯑꯗꯤ ꯃꯈꯣꯏꯁꯦ ꯑꯁꯦꯡꯕꯒꯤꯗꯤ ꯅꯦꯆꯔꯗ ꯏꯟꯇꯔꯦꯁ ꯂꯩꯕꯅꯦ ꯃꯣꯏꯁꯦ ꯔꯤꯁꯔꯁ ꯇꯧꯗꯣꯏꯅꯦ ꯃꯅꯤꯄꯨꯔꯒꯤ ꯆꯤꯡ ꯀꯩꯀꯥ ꯑꯗꯒꯤ ꯔꯤꯖꯣꯔꯠ ꯀꯩꯀꯥꯒꯤ ꯃꯔꯝꯗ ꯁꯦꯟꯗ꯭ꯔꯥꯁꯦ ꯑꯩꯈꯣꯏꯒꯤ ꯋꯥꯟ ꯏꯁꯄꯣꯠꯅꯦ ꯑꯇꯣꯞꯄ ꯆꯠꯀꯗꯕ ꯂꯩꯃꯔꯥꯝ ꯀꯩꯀꯥ ꯑꯇꯣꯞꯄ ꯃꯐꯝꯁꯨ ꯂꯩꯔꯤꯅ ꯃꯅꯤꯄꯨꯔꯒꯤ ꯑꯐꯥꯎ ꯑꯐꯥꯎꯕꯁꯦ ꯂꯣꯛꯇꯥꯛꯅꯆꯤꯡꯕ ꯑꯥ ꯑꯥ ꯑꯥ ꯑꯥ ꯑꯥ ꯑꯥ ꯍꯣꯏ ꯍꯣꯏ ꯑꯥ ꯑꯥ ꯑꯥ ꯍꯣꯏ ꯑꯗꯨꯒꯨꯝꯕ ꯔꯤꯖꯣꯔꯠ ꯑꯃ ꯂꯩꯕꯁꯦ ꯈꯔ ꯅꯨꯡꯉꯥꯏꯌꯦ ꯀꯩꯅꯣ ꯍꯥꯏꯕꯗ ꯅꯧꯅ ꯊꯣꯛꯂꯛꯄ ꯀꯜꯆꯔ ꯉꯥꯛꯇꯅꯤ ꯑꯗꯨꯅ ꯍꯧꯖꯤꯛ ꯑꯦꯗꯥꯞ ꯇꯧꯕ ꯍꯧꯔꯦ ꯍꯥꯏꯔꯅꯤ ꯃꯅꯤꯄꯨꯔꯁꯨ ꯍꯣꯏ ꯍꯣꯏ

ꯑꯩꯈꯣꯏꯁꯦ ꯃꯊꯪ ꯊꯥꯗ ꯂꯥꯛꯀꯗꯕ ꯂꯥꯁ ꯋꯤꯛꯇ ꯍꯧꯖꯤꯛ ꯗꯦꯠꯄꯨꯗꯤ ꯐꯤꯛꯁ ꯇꯧꯗ꯭ꯔꯤ ꯑꯃꯨꯛ ꯀꯣꯜ ꯇꯧꯖꯔꯛꯀꯦ ꯗꯦꯠ ꯍꯥꯏꯅꯉꯥꯏꯗ ꯑꯣꯏꯔꯁꯨ ꯇ꯭ꯔꯤꯞꯇꯨꯕꯨꯗꯤ ꯀꯟꯐꯥꯝꯅꯦ ꯅꯨꯃꯤꯠ ꯇꯨ ꯗꯦ ꯑꯩꯈꯣꯏꯒꯤ ꯇꯨ ꯗꯦ ꯋꯥꯟ ꯅꯥꯏꯠꯀꯤ ꯑꯣꯏꯒꯗꯕꯅꯦꯕ ꯄ꯭ꯔꯥꯏꯖ ꯔꯦꯟꯖꯇꯨ ꯈꯔ ꯍꯥꯏꯕꯤꯔꯛꯑꯗꯤ ꯐꯗꯧꯕ ꯑꯥ ꯑꯥ ꯑꯥ ꯃꯥꯟꯅꯦ ꯑꯌꯥꯝꯕ ꯚꯦꯖꯅꯦ ꯑꯗꯣ ꯅꯟ ꯚꯦꯖ ꯆꯥꯕ ꯑꯃꯕꯨꯗꯤ ꯌꯥꯎꯔꯤꯌꯦ ꯍꯥꯏꯗꯤ ꯑꯩꯒ ꯄꯥꯔꯒ ꯑꯅꯤ ꯍꯥꯏꯔꯅꯤ ꯑꯗꯣ ꯑꯥ ꯑꯥ ꯑꯥ ꯑꯥ ꯑꯥ

ꯇꯨ ꯗꯦ ꯋꯥꯟ ꯅꯥꯏꯠ ꯅꯨꯃꯤꯠ ꯑꯅꯤ ꯅꯨꯡꯗꯥꯡ ꯑꯃ

ꯍꯣꯏ ꯌꯥꯏꯌꯦ ꯌꯥꯏꯌꯦ ꯑꯗꯨ ꯑꯣꯏꯗꯤ ꯕꯨꯛꯀꯤꯡꯒꯤ ꯑꯣꯏꯅ ꯇꯣꯡꯉꯥꯟꯗ ꯀꯣꯜ ꯇꯧꯗꯣꯏꯔꯣ ꯅꯠꯇ꯭ꯔꯒ ꯁꯤꯗ ꯑꯗꯨꯝ ꯍꯧꯖꯤꯛꯀꯤ ꯑꯣꯏꯅ ꯐꯤꯛꯁ ꯇꯧꯕ ꯌꯥꯔꯕꯣ ꯀꯩꯅꯣ ꯍꯥꯏꯔꯕꯗ ꯑꯩ ꯄꯦꯃꯦꯟꯇꯣ ꯑꯣꯟꯂꯥꯏꯟꯗ ꯑꯣꯏꯅ ꯊꯥꯔꯛꯑꯒꯦ ꯑꯗꯨꯒ ꯍꯣꯏ ꯍꯣꯏ ꯍꯣꯏ ꯑꯥ ꯑꯥ ꯑꯥ ꯍꯣꯏ ꯍꯣꯏ ꯍꯣꯏ ꯍꯣꯏ ꯍꯣꯏ ꯁꯤ ꯅꯝꯕꯔꯁꯤꯗ ꯑꯗꯨꯝ ꯊꯥꯕꯤꯔꯛꯑꯣ ꯍꯣꯏ ꯋꯦꯞꯁꯥꯏꯠ ꯂꯩꯔꯁꯨ ꯋꯦꯠꯁꯥꯏꯠꯇꯣ ꯐꯣꯔꯋꯥꯠ ꯇꯧꯕꯤꯔꯛꯑꯗꯤ ꯑꯩ ꯑꯗꯨꯗ ꯑꯗꯨꯝ ꯄꯦꯃꯦꯟ ꯑꯗꯨꯝ ꯊꯥꯖꯔꯛꯑꯒꯦ ꯑꯥ ꯑꯥ ꯍꯣꯏ ꯍꯣꯏ ꯑꯩ ꯑꯗꯨꯝ ꯑꯗꯨꯗ ꯇꯧꯖꯔꯒꯦ ꯌꯥꯝ ꯅꯨꯡꯉꯥꯏꯖꯔꯦ ꯊꯝꯃꯦ ꯊꯝꯃꯦ ꯎꯝ ꯊꯝꯃꯦ ꯊꯝꯃꯦ